ꯍꯜꯂꯣ ꯀꯩ ꯍꯪꯕꯤꯒꯗꯧꯕꯅꯣ ꯁꯣꯝꯁꯦ ꯀꯩ ꯂꯝꯗꯩꯅꯣ ꯐꯣꯟ ꯇꯧꯕꯤꯔꯛꯏꯁꯤꯕꯣ ꯑꯧ ꯀꯩ ꯍꯥꯏꯕꯤꯒꯗꯧꯕ ꯑꯥ ꯃꯥꯅꯦ ꯑꯧ ꯑꯣ ꯑꯗꯣ ꯑꯗꯣ ꯅꯣꯏꯅ ꯑꯄꯥꯝꯕ ꯑꯄꯥꯝꯕ ꯂꯣꯏ ꯂꯩ ꯌꯥꯅꯤ ꯅꯨꯄꯤꯒꯤ ꯈꯣꯡꯎꯞꯁꯨ ꯌꯥꯎꯔꯤ ꯅꯨꯄꯥꯒꯤ ꯈꯣꯡꯎꯞꯁꯨ ꯌꯥꯎꯔꯦ ꯑꯗꯣ ꯌꯥꯡꯈꯩ ꯌꯥꯡꯈꯩ ꯗꯤꯁꯀꯥꯎꯟ ꯇꯧꯔꯤꯌꯦ ꯇꯥꯔꯤꯌꯦ ꯑꯩꯈꯣꯏꯗꯤ ꯑꯥ ꯑꯧ ꯂꯣꯏ ꯁꯨꯔꯦ ꯀꯟꯚꯔꯁꯇ ꯕ꯭ꯂꯦꯛ ꯂꯩ ꯍ꯭ꯋꯥꯏꯠ ꯂꯩ ꯔꯦꯠ ꯂꯩ ꯕ꯭ꯂꯨ ꯂꯩ ꯕ꯭ꯔꯥꯎꯟ ꯂꯩ ꯑꯄꯥꯝꯕ ꯂꯩ ꯄꯔꯄꯜꯁꯨ ꯂꯩ ꯕ꯭ꯔꯥꯎꯟꯁꯨ ꯂꯩ ꯎꯝ ꯂꯣꯏꯅꯃꯛ ꯂꯩ ꯂꯩ ꯂꯩ ꯑꯗꯨ ꯑꯦ ꯉꯁꯥꯏꯁꯦ ꯃꯤ ꯑꯃꯅ ꯂꯧꯊꯣꯛꯈ꯭ꯔꯦꯅꯦ ꯑꯗꯨꯗꯣ ꯑꯗꯨꯗꯣ ꯃꯥ ꯍꯌꯦꯡꯗꯤ ꯍꯌꯦꯡ ꯅꯨꯡꯗꯥꯡ ꯋꯥꯏꯔꯝꯗꯤ ꯌꯧꯔꯛꯀꯅꯦꯕ ꯍꯌꯦꯡ ꯑꯗꯨꯝ ꯄꯥꯝꯃꯗꯤ ꯍꯌꯦꯡ ꯑꯗꯨꯝ ꯂꯧꯕꯤꯈꯣ ꯌꯥꯅꯤ ꯐ꯭ꯂꯥꯏꯠꯇꯒꯤ ꯌꯧꯔꯛꯀꯗꯧꯔꯕꯅꯤ ꯑꯥꯎ ꯄ꯭ꯔꯥꯏꯁꯁꯦ ꯑꯩꯈꯣꯏꯅ ꯌꯣꯟꯕꯗ ꯑꯃꯒ ꯆꯅꯤꯄꯥꯜ ꯑꯗꯨꯃꯥꯏꯅꯗꯤ ꯌꯣꯜꯂꯦꯕꯀꯣ ꯑꯗꯣ ꯔꯨꯄꯤꯁ ꯑꯣꯏꯅ ꯊꯥꯔꯛꯄꯗꯤ ꯂꯨꯄꯥ ꯂꯤꯁꯤꯡ ꯑꯅꯤ ꯊꯥꯔꯛꯑꯦꯕ ꯑꯗꯣ ꯑꯩꯈꯣꯏꯅ ꯌꯣꯟꯕ ꯃꯇꯝꯗ ꯑꯃꯒ ꯆꯅꯤꯄꯥꯜ ꯑꯃꯒ ꯆꯥꯇꯔꯦꯠ ꯌꯥꯡꯈꯩ ꯑꯗꯨꯃꯥꯏꯅꯒ ꯌꯣꯜꯂꯦꯕ ꯃꯤ ꯑꯇꯩ ꯁ꯭ꯇꯣꯔꯗꯗꯤ ꯌꯥꯝ ꯇꯥꯡ ꯇꯥꯡꯅ ꯌꯣꯟꯕꯅꯦꯍꯦ ꯑꯩꯈꯣꯏ ꯁ꯭ꯇꯣꯔꯗꯤ ꯃꯌꯥꯝꯒꯤꯗꯃꯛ ꯑꯣꯏꯅ ꯑꯣꯐꯔ ꯈꯔ ꯄꯤꯊꯣꯛꯄ ꯍꯥꯏꯇꯥꯔꯦ ꯑꯥꯎ ꯑꯥ ꯍꯣꯏ ꯑꯗꯩꯗꯤ ꯑꯩꯈꯣꯏꯅ ꯂꯥꯟꯒꯤꯁꯨ ꯑꯣꯏꯔꯃꯤꯅ ꯃꯌꯥꯝꯒꯤ ꯈꯜꯂꯒ ꯃꯇꯦꯡ ꯄꯥꯡꯊꯣꯛꯄꯒꯨꯝꯕꯅꯦꯕ ꯑꯧ ꯃꯥꯅꯦ ꯑꯣ ꯑꯩꯈꯣꯏꯗꯤ ꯑꯁ ꯄꯣꯠꯇꯤ ꯑꯩꯈꯣꯏ ꯄꯣꯠꯁꯤꯅ ꯑꯁ ꯃꯤꯁꯦ ꯀꯤꯌꯨ ꯂꯦꯡꯉꯦ ꯑꯩꯈꯣꯏꯒꯤꯗꯤ ꯑꯥ ꯑꯗꯩꯗꯤ ꯑꯩꯈꯣꯏ ꯁ꯭ꯇꯥꯐꯈꯩꯅꯁꯨ ꯂꯣꯏꯅ ꯀꯟꯅꯁꯨ ꯍꯥꯏꯔꯤꯕꯅꯤ ꯃꯣꯏ ꯐꯣꯟꯗ ꯚꯥꯏꯔꯦꯟ ꯂꯣꯏ ꯆꯠꯍꯜꯂꯦ ꯃꯈꯣꯏ ꯐꯦꯁꯕꯨꯛꯇꯒꯤ ꯌꯨꯇ꯭ꯌꯨꯞꯇꯒꯤ ꯂꯣꯏꯅ ꯏꯟꯁꯇꯥꯒ꯭ꯔꯥꯝꯗꯒꯤ ꯂꯣꯏꯅ ꯊꯥꯗꯣꯛꯄꯅꯦ ꯑꯩꯈꯣꯏꯗꯤ ꯀꯟꯚꯔꯁꯁꯦ ꯑꯃꯒ ꯆꯅꯤ ꯊꯥꯒꯠꯄꯁꯦ ꯑꯩꯈꯣꯏꯅ ꯑꯃꯒ ꯆꯥꯃ ꯑꯗꯨꯃꯥꯏꯅ ꯌꯣꯜꯂꯦ ꯑꯗꯨꯒ ꯅꯣꯏꯅ ꯑꯥ ꯑꯗꯩ ꯅꯣꯏꯅ ꯂꯧꯒꯦ ꯍꯥꯏꯇꯥꯔꯗꯤ ꯑꯅꯤ ꯂꯧꯕꯗ ꯂꯨꯄꯥ ꯆꯅꯤ ꯆꯅꯤ ꯌꯥꯡꯈꯩ ꯑꯣꯐꯔ ꯇꯧꯊꯣꯛꯑꯦ ꯑꯥ ꯑꯥ ꯂꯩꯌꯦ ꯂꯩꯌꯦ ꯂꯩ ꯑꯄꯥꯝꯕ ꯂꯧꯕꯤꯕ ꯌꯥꯅꯤ ꯅꯨꯄꯤ ꯅꯣꯏ ꯅꯣꯏ ꯅꯣꯏ ꯁꯥꯏꯒꯤꯁꯨ ꯅꯣꯏ ꯑꯄꯥꯝꯕ ꯌꯥꯎꯔꯗꯤ ꯂꯧꯕꯤꯕ ꯌꯥꯏ ꯅꯨꯄꯤꯒꯤꯁꯨ ꯅꯨꯄꯤꯒꯤ ꯄꯝ ꯁꯨꯁ ꯑꯗꯩꯗꯤ ꯐ꯭ꯂꯦꯠ ꯑꯗꯩꯗꯤ ꯈꯣꯔꯁ ꯑꯗꯩꯗꯤ ꯐ꯭ꯂꯦꯠ ꯑꯗꯨꯃꯥꯏꯅ ꯑꯋꯥꯡ ꯑꯋꯥꯡꯕ ꯌꯥꯝ ꯂꯩ ꯄ꯭ꯔꯥꯏꯁꯁꯦ ꯅꯨꯄꯤꯒꯤꯁꯤꯅ ꯆꯅꯤꯄꯥꯜ ꯌꯥꯡꯈꯩꯗꯒꯤ ꯆꯥꯇꯔꯨꯛ ꯌꯥꯡꯈꯩꯐꯥꯎ ꯑꯗꯨꯒꯨꯝꯕ ꯂꯣꯏ ꯂꯣꯏ ꯌꯥꯎꯌꯦ ꯄꯣꯠ ꯂꯣꯏꯅꯃꯛ ꯄꯣꯠ ꯈꯨꯗꯤꯡꯃꯛ ꯑꯥꯏꯇꯦꯝ ꯂꯣꯏ ꯁꯨꯅ ꯌꯥꯎꯏ ꯑꯄꯥꯝꯕ ꯑꯗꯨꯝ ꯍꯥꯏꯕꯤꯔꯛꯄ ꯌꯥꯅꯤ ꯑꯩꯈꯣꯏꯒꯤꯗꯤ ꯅꯣꯏꯅ ꯑꯄꯥꯝ ꯑꯄꯥꯝꯕ ꯂꯨꯍꯣꯡꯕꯗ ꯆꯠꯄꯒꯤ ꯁꯦꯠꯄꯒꯤ ꯑꯣꯏꯔꯣ ꯇꯣꯡꯕꯒꯤ ꯑꯣꯏꯔꯣ ꯑꯦꯅꯤ ꯑꯄꯥꯝꯕ ꯑꯗꯨꯝ ꯍꯥꯏꯐꯦꯠ ꯐꯣꯟ ꯇꯧꯕꯤꯔꯛꯄꯗ ꯑꯗꯨꯝ ꯑꯩꯈꯣꯏꯒꯤ ꯐꯦꯁꯕꯨꯛꯇ ꯃꯈꯥꯗ ꯂꯤꯡꯗ ꯍꯥꯞꯆꯔꯝꯕꯅꯤ ꯑꯩꯈꯣꯏ ꯐꯣꯟ ꯅꯝꯕꯔꯁꯤꯗ ꯑꯗꯨꯝ ꯑꯗꯨꯝ ꯐꯣꯟ ꯇꯧꯔꯒ ꯍꯥꯏꯕꯤꯔꯛꯄ ꯌꯥꯅꯤ

ꯑꯣꯔꯤꯁꯦ ꯐꯥꯔꯁ ꯀꯣꯄꯤꯁꯨ ꯂꯩ ꯅꯣꯏꯅ ꯑꯄꯥꯝꯕ ꯑꯗꯨꯝ ꯍꯥꯏꯕꯗꯤ ꯅꯣꯏꯅ ꯑꯄꯥꯝꯕ ꯀꯩꯅꯣ ꯇꯧꯔ ꯑꯩꯈꯣꯏꯗ ꯐꯣꯟ ꯇꯧꯔꯒ ꯑꯣꯗꯔ ꯇꯧꯕ ꯌꯥꯔꯁꯨ ꯌꯥꯅꯤ ꯑꯩꯈꯣꯏꯗ ꯂꯩꯇ꯭ꯔꯁꯨ ꯑꯗꯨꯝ ꯑꯣꯗꯔ ꯇꯧꯔ ꯑꯗꯨꯝ ꯂꯥꯛꯑꯅꯤ ꯗꯤꯖꯥꯏꯟ ꯑꯅꯧꯕ ꯗꯤꯖꯥꯏꯟ ꯑꯅꯧꯕꯁꯦ ꯍꯟꯗꯛꯇꯤ ꯈꯔ ꯂꯥꯛꯑꯦ ꯀꯩꯅꯣꯗꯩꯅꯤ ꯍꯣꯡ ꯀꯣꯡꯗꯒꯤ ꯃꯥꯅꯤ ꯍꯣꯡ ꯀꯣꯡꯗꯒꯤ ꯅꯣꯏꯅ ꯑꯄꯥꯝꯕ ꯂꯣꯏ ꯂꯩ ꯚꯦꯟꯁꯁꯦ ꯑꯩꯈꯣꯏꯅ ꯌꯣꯟꯕꯗ ꯂꯨꯄꯥ ꯂꯤꯁꯤꯡ ꯑꯃꯒ ꯆꯃꯉꯥ ꯑꯗꯨꯃꯥꯏꯅꯗꯤ ꯌꯣꯜꯂꯦꯕꯀꯣ ꯑꯗꯣ ꯃꯤ ꯑꯇꯣꯞꯄꯅꯗꯤ ꯂꯨꯄꯥ ꯂꯤꯁꯤꯡ ꯑꯃꯒ ꯆꯥꯇꯔꯨꯛ ꯆꯥꯇꯔꯦꯠ ꯑꯗꯨꯃꯥꯏꯅ ꯌꯣꯜꯂꯦ ꯇꯥꯡꯕꯗꯣ ꯃꯌꯥꯝꯅ ꯌꯦꯡꯕꯤꯕ ꯀꯥꯟꯗꯗꯤ ꯑꯩꯈꯣꯏꯅ ꯐꯣꯟꯗ ꯆꯨꯝꯅ ꯂꯨꯄꯥ ꯂꯤꯁꯤꯡ ꯑꯃꯒ ꯆꯃꯉꯥ ꯊꯥꯒꯠꯄ ꯋꯥꯅꯤ ꯑꯗꯣ ꯌꯣꯟꯕ ꯀꯥꯟꯗꯗꯤ ꯌꯨꯝꯗ ꯂꯩꯕꯤꯕ ꯂꯥꯛꯄ ꯀꯥꯟꯗꯗꯤ ꯍꯣꯡꯕꯅꯤ ꯑꯗꯨꯝ ꯇꯥꯕ ꯍꯥꯏꯇꯥꯔꯦ ꯑꯩꯈꯣꯏꯅ ꯑꯥ ꯑꯥꯎ ꯀꯨꯂꯤ ꯐꯥꯎꯕꯒꯤ ꯑꯗꯨ ꯃꯅꯥꯛꯀꯤꯗꯨꯗ ꯑꯧ ꯏꯔꯥꯕꯣꯠ ꯅꯥꯀꯟꯗꯅꯦ ꯔꯦꯠꯃꯤ ꯁ꯭ꯇꯣꯔꯅ ꯑꯃ ꯂꯩꯕꯅꯦ ꯅꯨꯡꯗꯥꯡ ꯄꯨꯡ ꯇꯔꯦꯠ ꯐꯥꯎꯕꯗꯤ ꯍꯥꯡꯏ ꯑꯗꯩ ꯈꯤꯇꯪ ꯊꯦꯡꯗꯕꯗꯤ ꯍꯥꯡꯗ꯭ꯔꯦ ꯑꯩꯈꯣꯏ ꯁ꯭ꯇꯥꯔꯇꯤꯡꯂꯣ ꯑꯗꯣ ꯀꯩꯅꯣ ꯇꯧꯔꯒ ꯁ꯭ꯇꯥꯔꯇꯤꯡꯁꯦ ꯄꯨꯡ ꯀꯩꯅꯣꯗꯒꯤ ꯑꯩꯈꯣꯏ ꯄꯨꯡ ꯃꯉꯥꯗꯒꯤ ꯑꯩꯈꯣꯏ ꯑꯗꯨꯝ ꯄꯨꯡ ꯇꯔꯦꯠꯐꯥꯎ ꯍꯥꯡꯉꯦ ꯑꯥꯎ ꯑꯣ ꯇꯧꯕꯤꯒꯦ ꯇꯧꯕꯤꯒꯦ ꯍꯌꯦꯡ ꯄꯨꯡ ꯇꯔꯦꯠ ꯃꯈꯥꯏ ꯐ꯭ꯂꯥꯏꯠꯇ ꯊꯣꯛꯂꯛꯑꯅꯦꯕ ꯑꯗꯨꯝ ꯑꯄꯥꯝꯕꯗꯨ ꯑꯗꯨꯝ ꯌꯧꯔꯛꯑꯅꯤ ꯑꯗꯣ ꯑꯗꯣꯝꯅ ꯑꯄꯥꯝꯕꯗꯣ ꯑꯗꯨꯝ ꯍꯥꯏꯖꯔꯛꯑꯒꯦ ꯐꯣꯟ ꯇꯧꯔꯛꯑꯒ ꯎꯝ ꯑꯅꯤ ꯆꯥꯃꯁꯦ ꯑꯗꯨꯝ ꯂꯥꯛꯄꯤꯕꯗ ꯑꯗꯨꯝ ꯈꯪꯕꯤꯒꯅꯤ ꯑꯗꯨꯝ ꯃꯌꯥꯝꯅ ꯇꯥꯊꯣꯛꯐꯝꯁꯨ ꯑꯩꯈꯣꯏꯅ ꯇꯥꯊꯣꯛꯑꯅꯤ ꯍꯟꯗꯛꯇꯤ ꯃꯌꯥꯝꯒꯤ ꯃꯇꯦꯡ ꯄꯥꯡꯕ ꯑꯣꯏꯅ ꯑꯗꯨꯝ ꯇꯥꯊꯣꯛꯄꯤꯔꯅꯤ ꯑꯣ ꯍꯣꯏ ꯍꯣꯏ ꯑꯍꯥ ꯍꯥꯏꯕꯤꯔꯛꯀꯦ ꯍꯥꯏꯕꯤꯔꯛꯀꯦ ꯑꯧ ꯍꯣ ꯍꯣ ꯍꯣꯏ